ꯈꯨꯡꯒꯪꯒꯤ ꯃꯤꯑꯣꯏꯁꯤꯡꯅ ꯁꯥꯟꯅꯕ ꯇꯣꯉꯥꯟ ꯇꯣꯉꯥꯟꯕ ꯃꯁꯥꯟꯅꯁꯤꯡ ꯀꯌꯥꯃꯔꯣꯝ ꯂꯩꯖꯩꯑꯕ ꯁꯝꯅ ꯍꯥꯏꯔꯕꯗ ꯃꯨꯛꯅꯥ ꯁꯥꯟꯅꯕ ꯀꯣ ꯃꯁꯥꯟꯅꯁꯤꯡ ꯑꯁꯤꯅ ꯃꯈꯣꯏꯕꯨ ꯃꯁꯥ ꯃꯎ ꯐꯅ ꯂꯩꯍꯜꯂꯤ ꯊꯕꯛ ꯏꯪꯈꯥꯡ ꯇꯧꯕ ꯃꯇꯝꯗ ꯍꯦꯟꯅ ꯃꯄꯥꯡꯒꯜ ꯀꯜꯍꯟꯕ ꯌꯥꯝꯅ ꯑꯦꯛꯇꯤꯚ ꯑꯣꯏꯅ ꯃꯈꯣꯏꯕꯨ ꯊꯕꯛ ꯇꯧꯍꯜꯂꯤ ꯑꯃꯁꯨꯡ ꯃꯈꯣꯏꯅ ꯊꯕꯛ ꯁꯨꯕ ꯃꯇꯝꯗ ꯌꯥꯝꯅ ꯆꯥꯡ ꯅꯥꯏꯅ ꯁꯨꯏ